ꯑꯣ ꯍꯂꯣ ꯎꯝ ꯁꯔ ꯀꯔꯤ ꯇꯧꯔꯦ ꯑꯩꯒꯤ ꯄꯣꯠ ꯑꯃ ꯑꯣꯔꯗꯔ ꯇꯧꯔꯒ ꯂꯥꯛꯇ꯭ꯔꯦꯅꯦ ꯀꯔꯤꯒꯤꯔ ꯗꯣ ꯍꯣꯏ ꯃꯥꯅꯦ ꯑꯣ ꯑꯣ ꯑꯗꯨ ꯑꯩꯒꯤ ꯑꯣꯔꯗꯔꯗꯤ ꯂꯥꯁ ꯃꯟꯗꯒꯤ ꯇꯧꯈ꯭ꯔꯦꯅꯦ ꯑꯗꯨꯒꯤꯗꯃꯛꯇ ꯍꯪꯕꯅꯦ

ꯑꯦ ꯑꯗꯨ ꯅꯪꯁꯨ ꯎꯄꯥꯏ ꯑꯃ ꯊꯤꯔꯒ ꯊꯨꯅ ꯇꯧꯕꯤꯔꯣꯀꯣ ꯗꯤꯂꯤꯚꯔꯠ ꯇꯧꯕꯤꯔꯣ ꯍꯣꯏ ꯑꯗꯨ ꯅꯈꯣꯏꯁꯨ ꯑꯩꯈꯣꯏꯅ ꯀꯣꯝꯄ꯭ꯂꯦꯟ ꯇꯧꯔꯗꯤ ꯅꯈꯣꯏꯁꯨ ꯅꯨꯡꯉꯥꯏꯔꯣꯏ ꯀꯣ ꯍꯣꯏ ꯑꯗꯨꯒꯤꯗꯃꯛ ꯎꯄꯥꯏ ꯑꯃ ꯊꯤꯔꯒ ꯊꯨꯅ ꯗꯤꯂꯤꯚꯔ ꯇꯧꯕꯤꯔꯣ ꯍꯥꯏꯗꯤ ꯏꯃꯔꯖꯦꯟꯁꯤ ꯂꯩꯌꯦꯀꯣ ꯑꯗꯨ ꯑꯣꯔꯗꯔꯗꯨ ꯑꯣ ꯍꯣꯏ ꯌꯥꯏ ꯑꯗꯨ ꯎꯄꯥꯏ ꯂꯩꯇꯦꯅꯦ ꯑꯗꯨ ꯅꯣꯡꯆꯨꯔꯗꯤ ꯑꯗꯨꯗꯤ ꯍꯦꯟꯃꯟꯂꯦꯅꯦ ꯋꯤꯛ ꯑꯃꯗꯤ ꯑꯅꯤ ꯑꯍꯨꯝꯗꯤ ꯌꯥꯏ ꯑꯗꯨ ꯋꯤꯛ ꯑꯃꯗꯤ ꯉꯥꯏꯕ ꯉꯝꯗꯦꯅꯦ ꯑꯣ ꯑꯗꯨ ꯌꯦꯡꯁꯦ ꯑꯗꯨ ꯑꯣ ꯎꯝ ꯑꯗꯨꯗꯤ ꯍꯣꯔꯦꯟ ꯅꯠꯇꯔꯗꯤ ꯍꯌꯦꯡ ꯀꯣꯜ ꯇꯧꯁꯤꯀꯣ ꯑꯃꯨꯛꯀ ꯑꯦ ꯆꯣ ꯊꯝꯃꯒꯦ